ꯑꯩꯅ ꯖꯟꯔꯥ ꯑꯃꯗꯒꯤ ꯍꯦꯟꯅ ꯈꯟꯗꯕꯤꯗ ꯑꯃꯇꯪ ꯄꯨꯟꯁꯤ ꯆꯨꯞꯄꯒꯤ ꯄꯥꯎ ꯍꯥꯏꯔꯒꯗꯤ ꯂꯥꯏꯔꯤꯛꯇ ꯑꯩꯈꯣꯏꯒꯤ ꯐꯦꯟꯇꯁꯤꯁꯦ ꯐꯦꯟꯇꯁꯤꯁꯦ ꯑꯣꯏꯅ ꯑꯩꯒꯤ ꯑꯣꯏꯅꯗꯤ ꯐꯦꯟꯇꯁꯤ ꯆꯨꯁ ꯇꯧꯖꯒꯦ ꯍꯥꯏꯗꯤ ꯑꯩꯈꯣꯏꯒꯤ ꯑꯁꯦꯡꯕꯗ ꯊꯣꯛꯇꯕ ꯑꯩꯈꯣꯏꯒꯤ ꯊꯣꯛꯁꯨ ꯊꯣꯛꯂꯔꯣꯏꯗꯕ ꯃꯌꯥꯝ ꯑꯃ ꯑꯩꯈꯣꯏꯅ ꯊꯣꯛꯂꯦꯅ ꯈꯜꯂꯒ ꯃꯁꯤꯒꯤ ꯃꯇꯥꯡꯗ ꯅꯩꯅꯔꯒ ꯏꯔꯛꯄ ꯋꯥꯔꯤꯁꯤꯡ ꯑꯁꯤꯅ ꯍꯦꯟꯅ ꯑꯩꯒꯤ ꯑꯣꯏꯅꯗꯤ ꯅꯨꯡꯉꯥꯏꯕ ꯍꯦꯜꯂꯤ